ꯁꯨꯝꯃꯒ ꯑꯩꯈꯣꯏ ꯇꯞꯀꯨꯝꯕ ꯕꯥꯇꯤꯟꯒꯨꯝꯕ ꯑꯃꯗ ꯍꯥꯞꯄꯅꯤ ꯑꯗꯨꯒ ꯑꯗꯨꯗꯒꯤ ꯑꯃꯨꯛ ꯈꯤꯇꯪ ꯐꯕ ꯐꯤ ꯃꯊꯪ ꯃꯅꯥꯎ ꯅꯥꯏꯅ ꯑꯩꯈꯣꯏꯒꯤ ꯈ꯭ꯋꯥꯏꯗꯒꯤ ꯃꯣꯠꯄꯁꯤꯅ ꯇꯨꯡꯗ ꯑꯃꯨꯛ ꯃꯥꯅ ꯏꯀꯣꯟ ꯀꯣꯟꯅ ꯑꯩꯈꯣꯏ ꯑꯔꯣꯏꯕꯗ ꯁꯨꯔꯒꯗꯤ ꯏꯁꯤꯡꯁꯨ ꯌꯥꯝꯅ ꯆꯪꯉꯔꯣꯏ ꯑꯗꯨꯒ ꯀꯩꯅꯣꯁꯨ ꯁꯔꯞ ꯁꯥꯕꯣꯟꯁꯨ ꯑꯌꯥꯝꯕ ꯌꯥꯝꯅ ꯆꯪꯉꯔꯣꯏ ꯃꯊꯪ ꯃꯅꯥꯎ ꯅꯥꯏꯅ ꯑꯩꯈꯣꯏ ꯑꯐꯕꯅ ꯍꯥꯟꯅ ꯁꯨꯔꯒ ꯑꯩꯈꯣꯏ ꯈꯔ ꯐꯠꯇꯕ ꯐꯤꯁꯤ ꯑꯃꯨꯛ ꯃꯊꯪ ꯃꯅꯥꯎ ꯅꯥꯏꯅ ꯈꯔ ꯈꯔ ꯐꯕꯗꯒꯤ ꯁꯨꯔꯒꯗꯤ ꯐꯤꯁꯦ ꯑꯩꯈꯣꯏ ꯏꯁꯤꯡꯁꯨ ꯆꯪꯉꯔꯣꯏ ꯑꯗꯨꯒ ꯁꯔꯞ ꯍꯥꯏꯕꯗꯤ ꯑꯩꯈꯣꯏ ꯐꯤ ꯁꯨꯕꯗ ꯁꯤꯖꯤꯟꯅꯔꯤꯕ ꯄꯣꯠ ꯆꯩꯁꯤꯡꯁꯤꯁꯨ ꯌꯥꯝꯅ ꯆꯪꯉꯔꯣꯏ ꯍꯥꯏꯅꯤꯡꯉꯤ ꯑꯗꯨꯒ ꯑꯃꯔꯣꯝꯗ ꯑꯩꯈꯣꯏ ꯋꯥꯁꯤꯡ ꯃꯦꯆꯤꯟ ꯍꯧꯖꯤꯛꯇꯤ ꯆꯥꯎꯈꯠꯂꯕꯅꯤꯅ ꯋꯥꯁꯤꯡ ꯃꯦꯆꯤꯟꯗ ꯁꯨꯔꯒꯗꯤ

ꯑꯌꯥꯝꯕꯅ ꯑꯩꯈꯣꯏ ꯋꯥꯁꯤꯡ ꯃꯦꯆꯤꯟꯗ ꯁꯨꯔꯒꯕꯨꯗꯤ ꯁꯨꯔꯦ ꯁꯨꯗ꯭ꯔꯒꯗꯤ ꯉꯟꯅ ꯁꯨꯗ꯭ꯔꯗꯤ ꯐꯤꯔꯣꯟ ꯑꯊꯥꯕꯗꯤ ꯀꯪꯕ ꯉꯝꯗ꯭ꯔꯦ